ꯚꯥꯔꯠꯀꯤ ꯍꯥꯏꯗꯤ ꯏꯟꯗꯤꯌꯥꯒꯤ ꯖꯣꯕ ꯐꯪꯕꯒꯤ ꯁꯦꯛꯇꯔꯁꯤꯗ

ꯃꯔꯨ ꯑꯣꯏꯅ

ꯍꯦꯟꯅ ꯗꯤꯖꯤꯇꯥꯏꯁ ꯇꯧꯁꯤꯜꯂꯛꯄ ꯀꯝꯄꯨꯇꯔꯥꯏ ꯇꯧꯔꯛꯄꯅꯤꯅ ꯏꯝꯄ꯭ꯂꯣꯏꯌꯤꯒꯤ ꯃꯁꯤꯡꯁꯤ ꯌꯥꯝꯍꯜꯂꯛꯇꯕꯗꯒꯤ ꯊꯕꯛ ꯂꯧꯕꯁꯤ ꯋꯥꯠꯂꯦ ꯊꯕꯛ ꯂꯧꯕ ꯋꯥꯠꯂꯛꯑꯕꯅꯤꯅ ꯊꯕꯛ ꯐꯪꯗꯕ ꯆꯥꯡ ꯍꯦꯜꯂꯦ ꯏꯗꯨꯀꯦꯇꯦꯠ ꯑꯣꯏꯕ ꯂꯥꯏꯔꯤꯛ ꯂꯥꯏꯁꯨ ꯍꯩꯔꯕ ꯊꯕꯛ ꯐꯪꯗꯕ ꯃꯁꯤꯡꯅ ꯍꯦꯟꯅ ꯌꯥꯝꯅ ꯂꯩꯕꯗꯧꯅ ꯇꯧꯋꯤ ꯑꯗꯣ ꯖꯣꯕ ꯃꯥꯔꯀꯦꯠꯁꯤꯗ ꯍꯥꯏꯅ ꯍꯥꯏꯔꯁꯤ ꯑꯆꯧ ꯑꯆꯧꯕ ꯏꯟꯗꯤꯌꯥꯒꯤ ꯗꯤꯄꯥꯔꯠꯃꯦꯟ ꯑꯃꯅꯤꯗ ꯄꯣꯁ ꯑꯅꯤ ꯑꯍꯨꯝ ꯑꯃ ꯑꯅꯤ ꯑꯅꯤ ꯑꯍꯨꯝ ꯗꯒꯤ ꯍꯦꯟꯅ ꯀꯧꯕ ꯎꯁꯨ ꯎꯗꯦ ꯒꯣꯔꯃꯦꯟ ꯁꯦꯛꯇꯔꯗ ꯄꯕ꯭ꯂꯤꯛ ꯁꯦꯛꯇꯔꯗꯁꯨ ꯑꯣꯜꯃꯣꯁ ꯄꯕ꯭ꯂꯤꯛ ꯁꯦꯛꯇꯔꯁꯤꯡꯁꯤꯗꯤ ꯗꯤꯐꯪ ꯑꯣꯏꯔꯕꯅꯤꯅ ꯊꯕꯛ ꯀꯧꯕ ꯂꯧꯕ ꯑꯝꯇ ꯂꯩꯇ꯭ꯔꯦ ꯃꯣꯏ ꯔꯤꯇ꯭ꯌꯥꯔ ꯇꯧꯈꯤꯕ ꯂꯩꯔꯁꯨ ꯑꯍꯥꯡꯕ ꯚꯦꯀꯦꯟ ꯄꯣꯁꯇ ꯐꯤꯜ ꯑꯞ ꯇꯧꯗꯦ ꯑꯍꯥꯡꯕ ꯚꯦꯀꯦꯟ ꯄꯣꯁꯁꯤ ꯅꯣꯠ ꯂꯦꯁ ꯗꯦꯟ ꯐꯣꯔꯇꯤ ꯂꯥꯛꯁ ꯍꯦꯟꯅ ꯍꯥꯡꯉꯦ ꯍꯥꯏ ꯑꯗꯨꯕꯨ ꯑꯃꯇ ꯃꯦꯟꯗ꯭ꯔꯦ ꯑꯗꯣ ꯃꯦꯜꯂꯛꯏꯕ ꯈꯔꯁꯤꯁꯨ ꯑꯃꯨꯛꯀ ꯔꯤꯒꯨꯂꯔ ꯑꯣꯏꯅ ꯃꯦꯟꯗꯦ ꯀꯟꯇ꯭ꯔꯦꯛ ꯑꯣꯏꯅ ꯃꯦꯜꯂꯤ ꯀꯟꯇ꯭ꯔꯦꯛ ꯍꯥꯏꯁꯤꯗꯤ ꯃꯤ ꯔꯤꯒꯨꯂꯔ ꯑꯃꯅ ꯐꯪꯕ ꯂꯨꯄꯥ ꯂꯤꯁꯤꯡ ꯅꯤꯐꯨꯗꯨ ꯀꯟꯇ꯭ꯔꯦꯛꯇꯨꯗ ꯃꯥ ꯂꯤꯁꯤꯡ ꯇꯔꯥꯃꯉꯥ ꯀꯨꯟ ꯄꯤꯔꯒ ꯊꯕꯛ ꯁꯤꯖꯤꯟꯅꯕꯅꯤ ꯃꯁꯤꯅ ꯍꯦꯟꯅ ꯈꯨꯗꯣꯡ ꯆꯥꯗꯕ ꯑꯗꯨꯒ ꯃꯁꯤꯡ ꯌꯥꯝꯃꯛꯑꯒꯕꯨꯗꯤ ꯊꯕꯛ ꯐꯪꯗꯕ ꯃꯁꯤꯡ ꯌꯥꯝꯃꯛꯑꯒꯗꯤ ꯑꯇꯣꯞ ꯑꯇꯣꯞꯄ ꯕꯤꯖꯤꯅꯦꯁ ꯁꯦꯛꯇꯔ ꯑꯇꯣꯞꯄꯗ ꯖꯣꯕ ꯐꯪꯕ ꯌꯥꯕ ꯄ꯭ꯔꯥꯏꯕꯦꯠ ꯀꯝꯄꯅꯤꯗ ꯑꯃ ꯑꯃꯗ ꯐꯪꯈ꯭ꯔꯒꯗꯤ ꯃꯁꯤꯒꯤ ꯁꯦꯛꯇꯔꯁꯤꯗꯗꯤ ꯐꯪꯕꯗꯤ ꯋꯥꯒꯅꯦꯅ ꯈꯜꯂꯤ